ꯇꯨꯡꯒꯤ ꯃꯤꯔꯣꯜꯁꯤꯡꯗꯨꯅ ꯏꯟꯗꯨꯅ ꯂꯥꯛꯂꯤꯕ ꯃꯅꯤꯄꯨꯔꯗ ꯂꯩꯔꯤꯕ ꯃꯔꯨꯑꯣꯏꯕ ꯅꯥꯠꯀꯤ ꯑꯣꯏꯕ ꯑꯃꯁꯨꯡ ꯈꯨꯅꯥꯏꯒꯤ ꯑꯣꯏꯕ ꯆꯠꯅꯕꯤꯁꯤꯡ ꯑꯁꯤ ꯒꯤ ꯃꯇꯥꯡꯗ ꯍꯥꯏꯕ ꯇꯥꯔꯒꯗꯤ ꯑꯩꯈꯣꯏꯅ ꯂꯥꯏ ꯍꯔꯥꯎꯕ ꯈꯨꯅꯨꯡ ꯏꯁꯩ ꯈꯣꯡꯖꯣꯝ ꯄꯔꯕ ꯅꯤꯡꯉꯣꯜ ꯆꯥꯀꯧꯕ ꯍꯥꯏꯕꯁꯤꯡꯁꯦ ꯄꯟꯕ ꯌꯥꯏ